ꯑꯩꯅ ꯋꯦꯌꯔ ꯀꯇꯔꯁꯤ ꯈꯤꯇꯪ ꯄꯥꯝꯈꯤꯗꯕꯁꯤꯗꯤ ꯃꯔꯝ ꯁꯤꯗꯤ ꯑꯩꯅ ꯅꯍꯥꯟ ꯋꯥꯏ ꯑꯉꯥꯡ ꯑꯣꯏꯔꯤꯉꯩꯁꯤꯗ ꯑꯩ ꯑꯩꯈꯣꯏ ꯌꯨꯝ ꯁꯥꯔꯝꯕ ꯑꯩꯈꯣꯏ ꯌꯨꯝꯊꯪꯅꯕ ꯃꯤꯁꯤ ꯑꯩꯈꯣꯏ ꯌꯨꯝ ꯁꯥꯔꯝꯃꯤ ꯌꯨꯝ ꯁꯥꯕ ꯀꯥꯟꯁꯤꯗ ꯃꯣꯏꯅ ꯄꯨꯔꯛꯄ ꯋꯦꯌꯔ ꯀꯇꯔ ꯑꯁꯤ ꯑꯩ ꯃꯅꯥꯛꯇ ꯆꯪꯉꯒ ꯋꯦꯌꯔ ꯀꯇꯔꯁꯤ ꯄꯥꯏꯔꯒ ꯁꯨꯝ ꯁꯥꯟꯅꯔꯛꯄꯁꯦ ꯑꯩ ꯈꯨꯠꯁꯤ ꯀꯛꯈꯤꯗꯅ ꯗꯥꯛ ꯍꯧꯖꯤꯛꯁꯨ ꯇꯥꯔꯒ ꯂꯩꯔꯤ ꯀꯟꯅ ꯑꯗꯨꯗꯩ ꯃꯇꯝꯗꯨꯗꯩ ꯑꯩ ꯋꯦꯌꯔ ꯀꯠꯇꯔ ꯎꯕꯗ ꯍꯧꯖꯤꯛ ꯐꯥꯎꯃꯩ ꯑꯩ ꯀꯤꯔꯤ ꯃꯇꯝꯗꯨꯗ ꯑꯩꯅ ꯁꯣꯛꯈꯤꯕ ꯌꯥꯝ ꯊꯤꯅ ꯁꯣꯛꯈꯤ ꯌꯥꯎꯏ ꯑꯗꯨꯅ ꯑꯩ ꯋꯦꯌꯔ ꯀꯇꯔꯁꯤ ꯀꯩꯅꯣꯁꯨ ꯄꯥꯝꯗꯦ ꯑꯩ ꯌꯥꯝ ꯄꯥꯝꯕ ꯄꯣꯠꯇꯤ ꯑꯣꯏꯖꯗꯦ ꯑꯩ ꯈꯔ ꯅꯦꯒꯦꯇꯤꯕ ꯑꯣꯏꯅ ꯈꯜꯂꯤ ꯋꯦꯌꯔ ꯀꯇꯔꯁꯤ ꯈꯔ ꯑꯗꯨꯒ ꯑꯉꯥꯡ ꯃꯩꯅꯁꯨ ꯑꯩꯈꯣꯏ ꯌꯨꯝꯗ ꯁꯨꯝ ꯋꯦꯌꯔ ꯀꯇꯔ ꯑꯃ ꯊꯝꯕ ꯍꯥꯏꯁꯦ ꯑꯩꯈꯣꯏꯅ ꯑꯦꯛꯁꯇꯦꯟꯁꯟ ꯀꯣꯗ ꯀꯨꯝꯕ ꯁꯥꯡꯇꯣꯛꯑꯒ ꯑꯩꯈꯣꯏꯅ ꯆꯥꯔꯖ ꯀꯨꯝꯕ ꯅꯠꯇ꯭ꯔꯒꯅ ꯑꯦꯅꯤ ꯑꯦꯅꯤ ꯑꯗꯔ ꯏꯂꯦꯛꯇ꯭ꯔꯣꯅꯤꯛ ꯑꯥꯏꯇꯦꯝ ꯑꯃ ꯁꯤꯖꯤꯟꯅ ꯃꯇꯝꯁꯤꯗ ꯋꯦꯌꯔ ꯀꯇꯔꯁꯤ ꯁꯨꯝ ꯏꯃꯨꯡꯁꯤꯗ ꯊꯝꯃꯗꯤ ꯑꯉꯥꯡ ꯃꯩꯁꯤ ꯊꯣꯛ ꯄꯥꯏꯔꯒ ꯋꯦꯌꯔꯁꯤ ꯆꯞ ꯆꯞꯄꯒ ꯀꯛ ꯃꯇꯝꯗ ꯋꯦꯌꯔꯗꯨ ꯄꯥꯏꯁꯤꯟ ꯈꯣꯠꯆꯤꯟꯕ ꯇꯧꯕ ꯑꯩ ꯊꯦꯡꯁꯨ ꯊꯦꯡꯅꯈ꯭ꯔꯦ ꯃꯤ ꯑꯃꯒꯤ ꯑꯗꯨꯅ ꯑꯗꯨꯒꯤ ꯊꯦꯡꯅꯕꯗꯨꯗ ꯑꯉꯥꯡꯗꯨ ꯐꯖꯅ ꯁꯣꯛꯈꯤ ꯌꯥꯝ ꯀꯩꯅꯣ ꯈꯨꯗꯣꯡ ꯊꯤꯕꯗꯤ ꯌꯥꯝꯅꯗꯤ ꯊꯣꯛꯍꯧꯗꯦ ꯑꯗꯨ ꯁꯣꯛꯇꯤ ꯁꯣꯛꯏ ꯑꯩ ꯁꯤꯒꯨꯝꯕ ꯇꯧꯕꯁꯤ ꯗꯃꯛꯇꯗꯤ ꯑꯩꯅ ꯋꯦꯌꯔ ꯀꯇꯔꯁꯤ ꯈꯤꯇꯪ ꯑꯩꯅ ꯀꯩꯅꯣꯗ ꯈꯤꯇꯪ ꯅꯦꯒꯦꯇꯤꯕ ꯔꯤꯕꯤꯌꯨ ꯑꯣꯏꯅ ꯄꯤꯖꯔꯤꯁꯦ